ꯎꯝ ꯍꯜꯂꯣ ꯑꯥ ꯃꯥꯟꯅꯦ ꯍꯥꯏꯕꯤꯌꯨ ꯑꯥ ꯑꯥ ꯑꯥ ꯑꯥ

ꯑꯥ ꯂꯧꯏ ꯂꯧꯏ ꯑꯦ ꯍꯣꯏꯍꯣꯏ ꯉꯥ ꯑꯗꯨ ꯀꯔꯤ ꯀꯔꯤ ꯉꯥꯅꯣ ꯅꯣꯏ ꯐꯥꯔꯤꯁꯦ ꯍꯥꯏꯗꯤ ꯂꯩꯔꯤꯁꯦ ꯑꯥ ꯎꯝꯍꯨꯝ ꯑꯥ

ꯑꯥ ꯑꯣ ꯍꯣꯏ ꯌꯥꯒꯅꯤ ꯑꯗꯣ ꯍꯣꯏ ꯉꯥꯗꯨꯕꯨꯗꯤ ꯂꯧꯔꯒꯦꯕꯀꯣ ꯀꯦꯖꯤꯗꯅ ꯀꯌꯥ ꯀꯌꯥ ꯁꯥꯔꯤꯅꯣ ꯍꯥꯏꯐꯦꯠ ꯈꯪ ꯌꯥꯗꯣꯏꯔꯥ

ꯃꯥꯅꯤ ꯃꯥꯅꯤ ꯃꯥꯅꯤ ꯑꯩꯅ ꯍꯥꯏꯗꯤ ꯅꯪꯉꯣꯟꯗꯩ ꯑꯃꯨꯛ ꯂꯩꯔꯒ ꯑꯩꯅ ꯈꯨꯊꯥꯡ ꯑꯃꯨꯛ ꯊꯥꯈꯤꯗꯣꯏꯅꯤ ꯑꯗꯨꯗꯒꯤ ꯇꯥꯕ ꯌꯥꯕ꯭ꯔꯥ ꯂꯩꯗꯅ ꯃꯃꯟꯗꯣ

ꯑꯣ ꯑꯗꯨ ꯑꯩꯅ ꯍꯥꯏꯅ ꯃꯌꯥꯝꯗꯁꯨ ꯅꯪ ꯆꯅꯤ ꯅꯤꯐꯨ ꯁꯥꯒꯦ ꯍꯥꯏꯕꯗꯣ ꯑꯩꯁꯨ ꯍꯥꯟꯅꯗꯩ ꯁꯨꯝ ꯑꯇꯣꯞꯄ ꯑꯩꯁꯨ ꯂꯩꯌꯦꯕꯀꯣ ꯅꯉꯣꯟꯗꯩꯁꯨ ꯂꯧꯕꯅꯤꯅ ꯑꯍꯥꯟꯕ ꯑꯣꯏꯕꯅꯤꯅ ꯍꯥꯏꯗꯤ ꯆꯅꯤꯒ ꯀꯨꯟꯊ꯭ꯔꯥ ꯀꯨꯟꯊ꯭ꯔꯥꯗ ꯂꯨꯄꯥ ꯇꯔꯥ ꯇꯔꯥꯗꯪ ꯀꯦꯖꯤ ꯑꯃꯗ ꯇꯥꯕꯤ ꯌꯥꯗꯣꯏ ꯅꯠꯇꯔꯣ ꯑꯗꯣ

ꯑꯥ

ꯑꯣ ꯍꯣꯏ ꯍꯣꯏ ꯌꯥꯏ ꯌꯥꯏ ꯑꯗꯩꯗꯨꯗ ꯑꯩ ꯑꯇꯣꯞꯄ ꯉꯥ ꯀꯩꯅꯣꯒꯨꯝꯕ ꯑꯩꯈꯣꯏꯒꯤ ꯂꯣꯀꯦꯟꯒꯤ ꯉꯥꯗꯨꯗꯤ ꯀꯦꯖꯤꯗ ꯀꯌꯥ ꯁꯥꯔꯤꯕ ꯑꯁ ꯑꯗꯨꯗꯤ ꯇꯥꯡꯉꯤꯍꯦ ꯑꯗꯨꯅ ꯀꯌꯥꯗ ꯁꯥꯔꯕ ꯅꯪꯅ ꯍꯥꯏꯗꯤ ꯑꯩꯅ ꯂꯩꯀꯥꯟꯗꯅ ꯀꯌꯥꯗ ꯄꯤꯗꯣꯏꯅꯣ

ꯑꯣ ꯑꯗꯨꯗ ꯑꯗꯨ ꯂꯣꯀꯦꯟꯒꯤ ꯉꯥꯗꯨꯗ ꯀꯦꯖꯤ ꯀꯌꯥꯃꯨꯛ ꯂꯩꯕ ꯅꯉꯣꯟꯗ ꯎꯝ ꯀꯨꯟꯃꯨꯛꯇ ꯑꯗꯨ ꯑꯩ ꯑꯩꯒꯤ ꯀꯦꯖꯤ ꯇꯔꯥ ꯃꯨꯛꯇꯪ ꯈꯥꯛꯄꯤꯔꯣ ꯑꯗꯨꯗꯤ ꯍꯥꯏꯗꯤ ꯄꯨꯂꯞꯇꯤ ꯂꯧ ꯉꯝꯃꯣꯏꯕꯀꯣ ꯑꯩ ꯀꯦꯖꯤ ꯇꯔꯥ ꯃꯨꯛꯇꯪ ꯍꯥꯏꯗꯤ ꯑꯗꯨꯒ ꯇꯨꯡꯍꯟꯕꯤꯗꯨꯗꯤ ꯀꯌꯥ ꯁꯥꯔꯤꯅꯣ ꯀꯦꯖꯤꯗ

ꯑꯣ ꯑꯗꯨ ꯑꯩꯈꯣꯏ ꯅꯍꯥꯟ ꯂꯧ ꯀꯥꯟꯗꯗꯤ ꯂꯨꯄꯥ ꯆꯥꯝꯃꯒ ꯀꯨꯟꯊ꯭ꯔꯥꯗꯤ ꯂꯧꯕꯅꯦꯕ ꯑꯩꯈꯣꯏꯅ ꯌꯣꯟ ꯀꯥꯟꯗꯕꯨꯗꯤ ꯆꯥꯝ ꯌꯥꯡꯈꯩꯗ ꯌꯣꯜꯂꯦꯕ ꯍꯥꯏꯗꯤ ꯑꯩꯅ ꯑꯃꯨꯛ ꯆꯥꯝ ꯀꯨꯟꯊ꯭ꯔꯥꯗꯩ ꯕꯖꯥꯔꯗꯩ ꯂꯧꯕꯅꯦꯕ ꯑꯗꯨ ꯂꯧꯁꯤ ꯌꯧꯉꯩ ꯑꯩꯅ ꯑꯃꯨꯛ ꯂꯥꯛꯇꯣꯏꯅꯤꯅ ꯒꯥꯔꯤ ꯊꯥꯎ ꯇꯤꯡꯗꯣꯏꯅꯤꯅ ꯍꯥꯏꯗꯤ ꯆꯥꯝ ꯀꯨꯟꯊ꯭ꯔꯥꯗꯣ ꯆꯥꯝ ꯀꯨꯟꯒꯨꯝꯕꯩ ꯆꯥꯡꯗ ꯍꯥꯏꯗꯤ ꯑꯣ ꯑꯣ ꯑꯣ ꯑꯗꯨꯃꯥꯏꯅ ꯍꯥꯏꯗꯤ ꯂꯧꯁꯤꯒꯤ ꯀꯥꯏꯋꯥꯏꯗꯅꯣ ꯍꯥꯏꯐꯦꯠ ꯑꯗꯨꯝ ꯂꯧꯁꯤꯒꯤ ꯌꯨꯝ ꯑꯥ ꯑꯥ ꯑꯦ ꯍꯣꯏ ꯐꯔꯦ ꯐꯔꯦ ꯑꯗꯨꯝ ꯑꯩ ꯍꯣꯔꯦꯟ ꯌꯧꯔ ꯀꯥꯟꯗ ꯐꯣꯟ ꯇꯧꯖꯔꯛꯑꯒꯦ ꯑꯗꯣ ꯁꯤ ꯅꯝꯕꯔꯁꯤꯗ ꯎꯝ ꯍꯣꯏ ꯊꯝꯃꯒꯦ ꯎꯝ ꯍꯣꯏ ꯍꯣꯏ ꯍꯣꯏ